ꯁꯉꯥꯏ ꯐꯦꯁꯇꯤꯚꯦꯜ ꯇꯧꯐꯝꯗꯨꯒꯤ ꯃꯅꯥꯛꯇꯩꯅꯦ ꯇꯤꯛꯀꯦꯠ ꯃꯃꯟꯗꯤ ꯃꯤ ꯑꯃꯗ ꯂꯨꯄꯥ ꯌꯥꯡꯈꯩ ꯌꯥꯡꯈꯩ ꯂꯧꯋꯦ ꯁꯉꯥꯏ ꯐꯦꯁꯇꯤꯚꯦꯜꯁꯤ ꯃꯔꯨꯑꯣꯏꯅ ꯅꯕꯦꯝꯕꯔ ꯑꯗꯨꯋꯥꯏꯗꯣ ꯂꯥꯁ ꯋꯤꯛꯇꯣ ꯑꯗꯨꯗ ꯇꯧꯋꯦ ꯑꯗꯨ ꯅꯪ ꯃꯅꯤꯄꯨꯔꯗ ꯂꯥꯛꯄ ꯍꯧꯔꯕꯣ ꯑꯗ ꯑꯩꯈꯣꯏꯒꯤ ꯍꯣꯇꯦꯜꯒꯤ ꯃꯩꯇꯩ ꯇꯧꯔꯤꯁ ꯒꯥꯏꯗ ꯑꯃ ꯂꯩꯖꯩꯌꯦ ꯑꯗꯨ ꯂꯥꯏꯟ ꯐꯥꯎꯅꯕ꯭ꯔꯥ ꯂꯥꯏꯟ ꯐꯥꯎꯅꯔꯒ ꯇꯧꯔꯤꯁ ꯒꯥꯏꯗ ꯇꯧꯒꯗꯧꯅꯦ

ꯑꯌꯨꯛꯀꯤ ꯄꯨꯡ ꯇꯔꯥ ꯄꯨꯡ ꯃꯥꯄꯟ ꯑꯗꯩ ꯆꯪꯉꯒ ꯅꯨꯃꯤꯗꯥꯡꯒꯤ ꯄꯨꯡ ꯇꯔꯥ ꯐꯥꯎꯇꯅꯦ ꯁꯨꯝ ꯃꯅꯨꯡꯗ ꯂꯩ ꯌꯥꯔꯤꯁꯦ ꯑꯗꯩꯗꯤ ꯊꯣꯛꯂꯛ ꯊꯣꯛꯀꯗꯧꯕ ꯑꯗꯨꯒ ꯅꯣꯡꯃ ꯆꯪꯈ꯭ꯔꯒ ꯑꯃꯨꯛ ꯅꯣꯡꯉꯥꯜꯂ ꯑꯃꯨꯛ ꯇꯤꯛꯀꯦꯠ ꯂꯧꯒꯗꯕ ꯅꯣꯡꯃꯒꯤ ꯇꯤꯛꯀꯦꯠꯇꯨꯅ ꯅꯨꯡꯇꯤꯒꯤ ꯆꯠꯅꯕ ꯌꯥꯗꯦꯕ ꯑꯥ ꯂꯧꯗꯣꯏꯅꯦ ꯂꯥꯛꯑꯝꯗꯥꯏꯗꯅꯦ ꯑꯩꯈꯣꯏꯒꯤ ꯁꯉꯥꯏ ꯐꯦꯁꯇꯤꯚꯦꯜ ꯇꯧꯔꯝꯗꯥꯏꯗꯣ ꯑꯗꯨꯒꯤ ꯂꯥꯛꯑꯝꯗꯥꯏꯗ ꯀꯣꯜ ꯇꯧꯔꯛꯄꯗꯤ ꯀꯥꯎꯒꯅꯣ ꯐꯣꯟ ꯇꯧꯕꯤꯔꯛꯑꯣ

ꯋꯦꯜꯀꯝ ꯋꯦꯜꯀꯝ